ꯍꯦꯜꯂꯣ ꯑꯣ ꯅꯨꯡꯉꯥꯏꯔꯤꯑꯦ ꯑꯗꯨꯝ ꯂꯩꯔꯤ ꯅꯪꯗꯤ ꯎꯝ ꯎꯝ ꯌꯥꯎꯗꯤꯑꯦ ꯅꯣꯡꯃ ꯀꯣꯏꯕ ꯆꯠꯊꯣꯛꯎꯁꯤꯔꯣ ꯑꯩꯈꯣꯏ ꯄꯨꯟꯕ ꯑꯣꯏꯅ ꯀꯥꯏꯗ ꯀꯣꯏꯔꯨꯁꯤꯅꯣ ꯑꯜ ꯍꯌꯥꯠꯇ ꯆꯠꯂꯨꯁꯤꯔꯣ ꯑꯥ ꯑꯜ ꯍꯌꯥꯠꯇ ꯑꯥ ꯑꯜ ꯍꯌꯥꯠꯇ ꯕꯤꯔꯌꯥꯅꯤ ꯆꯥꯔꯨꯁꯦ ꯑ ꯁꯟꯗꯦ ꯅꯨꯃꯤꯠꯇ ꯆꯠꯂꯁꯦ ꯑꯗꯨ ꯑꯜ ꯍꯌꯥꯠꯇ ꯀꯔꯤ ꯀꯔꯤ ꯕꯤꯔꯌꯥꯅꯤ ꯐꯪꯕ ꯖꯥꯠꯅꯣ ꯀꯔꯝ ꯀꯔꯝꯕꯒꯤ ꯑꯣ ꯆꯤꯛꯀꯟ ꯕꯤꯔꯌꯥꯅꯤꯒꯨꯝꯕ ꯕꯤꯐꯀꯨꯝꯕꯗꯨ ꯆꯥꯅꯤꯡꯕ ꯆꯤꯛꯀꯜ ꯂꯣꯂꯤꯄꯣꯞꯀꯨꯝꯕꯗꯣ ꯑꯗꯨꯒꯨꯝꯕꯗꯣ ꯑꯗꯨ ꯆꯥꯔꯨꯁꯤꯅ ꯑꯜ ꯍꯌꯥꯠꯇ ꯑꯗꯨ ꯐꯪꯉꯗꯤ ꯆꯥꯕ ꯆꯠꯂꯁꯦ ꯑꯣ ꯑꯗꯨꯗꯤ ꯂꯥꯛꯂꯤꯕ ꯁꯟꯗꯦ ꯅꯨꯃꯤꯠꯁꯤꯗ ꯆꯠꯂꯁꯦ ꯑꯗꯨꯝ ꯑꯩꯈꯣꯏ ꯑꯃ ꯑꯅꯤ ꯇꯧꯔꯒ ꯆꯠꯂꯁꯦ ꯄꯨꯡ ꯇꯥꯔꯥ ꯑꯗꯨꯃꯥꯏꯅ ꯆꯠꯂꯁꯦ ꯑꯣ ꯎꯝ ꯄꯨꯡ ꯇꯥꯔꯥꯃꯊꯣꯏ ꯑꯗꯨꯝꯅ ꯆꯠꯂꯁꯦ ꯑꯗꯨꯗꯤ ꯑꯣ ꯐꯔꯦ ꯑꯗꯨꯗꯤ ꯆꯠꯄ ꯅꯨꯃꯤꯠꯇꯨꯗ ꯄꯥꯎ ꯐꯥꯎꯅꯔꯁꯦ ꯊꯝꯃꯒꯦ